ꯀꯄꯕꯣꯔꯗ ꯍꯥꯏꯕ ꯄ꯭ꯔꯗꯛꯁꯤ ꯌꯥꯝꯅ ꯐꯕ ꯄ꯭ꯔꯗꯛꯅꯦꯕ ꯌꯨꯝꯊꯣꯡ ꯈꯨꯗꯤꯡꯃꯛꯇꯁꯨ ꯃꯤꯄꯨꯝ ꯈꯨꯗꯤꯡꯃꯛꯅ ꯊꯝꯕ

ꯑꯦ ꯃꯈꯣꯏꯒꯤ ꯏꯃꯨꯡꯁꯤꯗꯤ ꯌꯥꯝꯅ ꯂꯨꯅ ꯅꯥꯟꯅ ꯂꯩꯕ ꯏꯃꯨꯡ ꯑꯃꯅꯤꯅꯦ ꯍꯥꯏꯅꯁꯨ ꯎꯍꯟꯕ ꯉꯝꯃꯦꯕ

ꯑꯃꯁꯨ ꯊꯝꯃꯤꯅꯦ ꯃꯈꯣꯏ ꯏꯃꯨꯡꯁꯤꯗ ꯂꯨ ꯅꯥꯟꯂꯤꯅꯦ ꯃꯣꯠꯇꯦꯅꯦ ꯍꯥꯏꯗꯨꯅ ꯀꯞꯕꯣꯔꯗꯁꯤꯅ ꯑꯩꯈꯣꯏꯗ ꯀꯥꯟꯅꯕ ꯃꯌꯥꯝ ꯑꯃ ꯄꯤ ꯁꯤꯅ ꯃꯔꯝ ꯑꯣꯏꯗꯨꯅ ꯀꯞꯕꯣꯔꯗꯁꯤ ꯑꯩꯅ ꯌꯥꯝ ꯄꯥꯝꯖꯩ